ꯑꯩꯍꯥꯛꯀꯤ ꯈꯨꯟꯗ ꯈꯣꯡ ꯍꯥꯝꯕ ꯌꯥꯔꯛꯇꯕ ꯇꯧꯕ ꯃꯇꯝꯗ ꯑꯦꯅꯦꯃꯥ ꯇꯧꯕ ꯑꯣꯏꯅ ꯊꯨꯟꯗ ꯁꯥꯄꯣꯟ ꯃꯇꯦꯛ ꯒꯦꯁꯂꯦꯟ ꯇꯩꯁꯤꯜꯂꯒ ꯊꯣꯛꯇꯣꯛꯍꯜꯂꯒ ꯐꯥꯏꯍꯟꯅꯕ ꯇꯧꯍꯜꯂꯤ ꯑꯃꯁꯨꯡ ꯌꯦꯟꯁꯤꯟ ꯃꯍꯤ ꯄꯦꯔꯨꯛ ꯃꯍꯤ ꯄꯤꯊꯛꯑꯒ ꯆꯥ ꯇꯨꯝꯍꯟꯕ ꯈꯣꯠꯍꯟꯕ ꯇꯧꯍꯜꯂꯒ ꯄꯨꯛꯇꯒꯤ ꯏ ꯑꯗꯨꯒ ꯊꯤ ꯐꯥꯏꯅꯕ ꯇꯧꯍꯜꯂꯤ